ꯆꯛꯆꯥꯔꯕꯣ ꯀꯩꯗꯧꯔꯤꯅꯣ ꯌꯦꯟꯁꯥꯡ ꯍꯥꯎꯈꯤꯕ꯭ꯔꯣ ꯑꯩꯈꯣꯏꯅ ꯀꯣꯕꯤ ꯆꯥꯔꯛꯏ ꯑꯗꯣ ꯍꯌꯦꯡꯗꯣ ꯀꯣꯏꯕ ꯆꯠꯂꯨꯁꯤ ꯑꯜ ꯍꯌꯥꯠ ꯔꯦꯁꯇꯨꯔꯦꯟꯗ ꯆꯪꯉꯨꯁꯤ ꯌꯥꯕ꯭ꯔꯣ ꯑꯣ ꯑꯗꯨꯗꯤ ꯏꯃꯥꯅꯕ ꯑꯃꯒꯤ ꯒꯥꯔꯤꯗ ꯑꯩꯅ ꯍꯥꯏꯈ꯭ꯔꯒꯦ ꯑꯗꯨꯒ ꯑꯩꯈꯣꯏ ꯑꯍꯨꯝ ꯃꯔꯤ ꯆꯠꯁꯦ ꯍꯣꯏꯗ ꯌꯥꯎꯍꯟꯁꯤ ꯌꯥꯏ ꯑꯗꯨꯗꯨ ꯃꯈꯣꯏꯗꯁꯨ ꯍꯥꯏꯔꯒꯦ ꯄꯩꯁꯥꯅ ꯀꯌꯥꯃꯨꯛ ꯊꯣꯛꯁꯦ ꯍꯥꯏꯔꯤꯅꯣ ꯂꯨꯄꯥ ꯆꯥꯇꯔꯦꯠ ꯆꯅꯤꯄꯥꯜ ꯂꯤꯁꯤꯡ ꯑꯃꯃꯨꯛꯀꯤ ꯆꯥꯡꯗ ꯑꯗꯨꯝ ꯍꯥꯏꯅꯔꯁꯦ ꯌꯥꯔꯕꯣ ꯍꯣ ꯑꯗꯨꯃꯥꯏꯅ ꯇꯧꯔꯁꯤ ꯑꯗꯨ ꯃꯐꯝꯗꯨ ꯌꯥꯝꯅꯁꯨ ꯐꯖꯩ ꯍꯥꯏꯅ ꯍꯥꯏ ꯑꯩꯗꯤ ꯆꯠꯄꯨ ꯆꯠꯇ꯭ꯔꯤ ꯍꯟꯗꯛꯀꯤ ꯑꯝꯇ ꯆꯠꯂꯨꯒꯦ ꯇꯧꯕꯗꯨ ꯑꯗꯨꯝ ꯅꯪꯗꯗꯅ ꯑꯗꯨꯝ ꯃꯈꯣꯏ ꯑꯇꯩꯗꯁꯨ ꯅꯪꯅꯁꯨ ꯑꯣ ꯑꯗꯨ ꯆꯠꯂꯁꯤ ꯅꯪꯁꯨ ꯐꯖꯅ ꯃꯈꯣꯏ ꯑꯇꯩꯗꯁꯨ ꯍꯥꯏꯔꯣ ꯍꯣꯏ ꯍꯥꯏꯔꯒꯦ ꯃꯈꯣꯏꯁꯤꯡꯗꯨꯗꯤ ꯑꯗꯨꯝ ꯌꯥꯕꯕꯨꯗꯤ ꯌꯥꯔꯛꯀꯅꯤꯗ